ꯑꯧ ꯑꯩꯅ ꯍꯧꯖꯤꯛ ꯇꯧꯖꯔꯤꯕꯁꯤ ꯑꯩ ꯍꯧꯖꯤꯛ ꯍꯧꯖꯤꯛ ꯌꯨꯅꯥꯀꯣ ꯁ꯭ꯀꯨꯜ ꯆꯅꯨꯡꯗ ꯑꯩ ꯍꯧꯖꯤꯛ ꯍꯤꯟꯗꯤ ꯑꯣꯖꯥ ꯑꯣꯏꯅ ꯂꯩꯖꯔꯤ

ꯑꯗꯨꯒ ꯑꯩꯅ ꯍꯧꯖꯤꯛ ꯁ꯭ꯀꯜꯁꯦ ꯑꯩꯈꯣꯏꯒꯤꯗꯤ ꯔꯦꯁꯤꯗꯦꯟꯁꯤꯌꯦꯜ ꯁ꯭ꯀꯨꯜ ꯑꯣꯏꯕꯅꯤꯅ ꯑꯥꯗ ꯑꯉꯥꯡꯁꯨ ꯑꯩꯈꯣꯏꯁꯨ ꯄꯨꯜꯂꯞ ꯑꯗꯨꯝ ꯂꯩ ꯑꯩꯈꯣꯏꯒꯤ ꯑ ꯅꯨꯡꯇꯤꯒꯤ ꯑꯩꯈꯣꯏꯅ ꯇꯧꯕ ꯊꯕꯛ ꯍꯥꯏꯔꯒꯅ ꯑꯉꯥꯡ ꯅꯠꯇꯦ ꯑꯉꯥꯡꯗꯤ ꯀꯩꯁꯨ ꯌꯥꯝꯕ ꯅꯠ ꯑꯉꯥꯡꯗꯤ ꯀꯩꯁꯨ ꯌꯥꯝꯗ꯭ꯔꯤ ꯁꯀꯨꯜꯁꯦ ꯑꯃꯨꯛ ꯅꯧꯅ ꯑꯣꯏꯕꯅꯤꯅ ꯑꯅꯧꯕ ꯑꯣꯏꯕꯅꯤꯅ ꯑꯗꯨꯕꯨ ꯑꯈꯣꯏꯅ ꯅꯨꯡ ꯅꯣꯡꯃꯗ ꯇꯧꯔꯤꯕ ꯊ ꯅꯨꯡꯇꯤꯒꯤ ꯇꯧꯔꯤꯁꯦ ꯑꯌꯨꯛ ꯍꯧꯒꯠꯂꯛꯄꯗꯒꯤ ꯑꯌꯨꯛ ꯑꯩꯈꯣꯏꯒꯤ ꯀ꯭ꯂꯥꯁꯁꯦ ꯁꯕꯦꯟ ꯅꯠꯇꯦ ꯑꯩꯈꯣꯏꯗꯤ ꯁꯕꯦꯟ ꯇꯣꯏꯟꯇꯤ ꯅꯪꯅꯕ ꯆꯠꯀꯗꯣꯏꯅꯤ ꯑꯗꯨꯕꯨ ꯑꯗꯨꯒ ꯑꯩꯈꯣꯏꯒꯤ ꯀ꯭ꯂꯥꯁꯅ ꯄꯨꯡ ꯅꯤꯄꯥꯟꯗꯒꯤ ꯍꯧꯋꯦ ꯁꯕꯦꯟ ꯇꯣꯏꯟꯇꯤꯁꯤꯗ ꯑꯩꯈꯣꯏꯁꯦ ꯆꯠꯂꯒ ꯑꯩꯈꯣꯏ ꯑꯣꯇꯣ ꯁꯖꯦꯁꯟ ꯍꯥꯟꯅ ꯇꯧꯔꯅꯤ ꯑꯩꯈꯣꯏ ꯑꯣꯖꯥ ꯉꯥꯛꯇꯒ ꯑꯩꯈꯣꯏꯒꯤ ꯄ꯭ꯔꯤꯟꯁꯤꯄꯜ ꯍꯦꯠ ꯃꯤꯁꯇ꯭ꯔꯦꯁ ꯕꯤ ꯄꯤ ꯌꯥꯎꯔꯒ ꯑꯩꯈꯣꯏ ꯑꯣꯇꯣ ꯁꯖꯦꯁꯟ ꯑꯣꯇꯣ ꯁꯖꯦꯁꯟꯁꯤꯗ ꯑꯩꯈꯣꯏꯅ ꯇꯧꯔꯤꯁꯦ ꯅꯣꯡꯃꯗꯨꯒꯤ ꯑꯩꯈꯣꯏꯅ ꯑꯉꯥꯡꯗ ꯇꯧꯒꯗꯕ ꯇꯥꯛꯀꯗꯕ ꯅꯣꯡꯃꯗꯨꯒꯤ ꯑꯩꯈꯣꯏꯅ ꯀ꯭ꯂꯥꯁꯇꯨꯗ ꯑꯉꯥꯡꯗ ꯎꯠꯀꯗꯕ ꯃꯑꯣꯡ ꯀꯃꯥꯏꯅ ꯀꯔꯝꯕ ꯑꯉꯥꯡꯅ ꯀꯃꯥꯏꯅ ꯂꯣꯏꯅꯅꯤ ꯄ꯭ꯔꯣꯕ꯭ꯂꯦꯝ ꯃꯌꯥꯝꯁꯦ ꯑꯗꯨꯗꯣ ꯗꯤꯁꯀꯁ ꯇꯧꯔꯅꯤ ꯑꯗꯨꯒ ꯁꯣꯜꯐ ꯇꯧꯔꯒ ꯑꯩꯈꯣꯏꯁꯦ ꯑꯗꯨ ꯂꯣꯏꯔꯕ ꯃꯇꯨꯡꯗ ꯑꯩꯈꯣꯏ ꯕ꯭ꯔꯦꯛꯐꯁ ꯆꯥꯕ ꯆꯠꯂꯅꯤ ꯑꯩꯈꯣꯏꯒꯤ ꯕ꯭ꯔꯦꯛꯐꯁꯁꯤꯅ ꯁꯕꯦꯟ ꯊꯔꯇꯤꯗꯒꯤꯅꯤ ꯁꯕꯦꯟ ꯊꯔꯇꯤꯗꯒꯤ ꯑꯉꯥꯡꯒ ꯑꯩꯈꯣꯏꯒ ꯄꯨꯜꯂꯞ ꯕ꯭ꯔꯦꯛꯐꯁ ꯆꯥꯃꯤꯟꯅꯔꯕ ꯃꯇꯨꯡ ꯑꯩꯈꯣꯏꯁꯦ ꯁꯕꯦꯟ ꯊꯔꯇꯤ ꯐꯥꯏꯐ ꯐꯣꯔꯇꯤꯁꯤꯗꯗꯤ ꯑꯩꯈꯣꯏ ꯑꯦꯁꯦꯝꯕ꯭ꯂꯤꯒꯤ ꯊꯣꯛꯂꯛꯑꯅꯤ ꯑꯦꯁꯦꯝꯕ꯭ꯂꯤ ꯊꯣꯛꯂꯛꯑꯕ ꯃꯇꯨꯡꯗ ꯑꯩꯈꯣꯏꯁꯦ ꯑꯦꯁꯦꯝꯕ꯭ꯂꯤ ꯂꯣꯏꯔꯒ ꯄꯨꯡ ꯅꯤꯄꯥꯟꯗꯒꯤ ꯀ꯭ꯂꯥꯁ ꯆꯞ ꯆꯥꯅ ꯍꯧꯔꯅꯤ ꯑꯩꯈꯣꯏꯒꯤ ꯅꯣꯡꯃꯗ ꯄꯤꯔꯠꯁꯦ ꯅꯤꯄꯥꯟ ꯂꯩ ꯑꯗꯣ ꯀ꯭ꯂꯥꯁ ꯄꯨꯡ ꯅꯤꯄꯥꯟꯗꯒꯤ ꯀ꯭ꯂꯥꯁ ꯇꯧꯔꯕ ꯃꯇꯨꯡꯗ ꯏꯂꯕꯦꯟ ꯇꯣꯏꯟꯇꯤꯕꯨꯛꯇꯤ ꯑꯩꯈꯣꯏ ꯑꯦ ꯀ꯭ꯂꯥꯁ ꯇꯧꯔꯅꯤ ꯏꯂꯕꯦꯟ ꯇꯣꯏꯟꯇꯤꯗꯒꯤ ꯑꯩꯈꯣꯏ ꯂꯟꯆ ꯕ꯭ꯔꯦꯛ ꯇꯧꯔꯅꯤ ꯂꯟꯆ ꯕ꯭ꯔꯦꯛꯁꯦ ꯇꯧꯔꯒ ꯏꯂꯕꯦꯟ ꯐꯤꯐꯇꯤꯗ ꯑꯩꯈꯣꯏ ꯂꯟꯆ ꯕ꯭ꯔꯦꯛ ꯂꯣꯏꯔꯒ ꯅꯦꯛꯁ ꯀ꯭ꯂꯥꯁ ꯑꯃꯨꯛ ꯍꯧꯔꯅꯤ ꯑꯗꯨꯗꯒꯤꯅ ꯋꯥꯟ ꯐꯣꯔꯇꯤꯕꯨꯛꯇꯤ ꯑꯩꯈꯣꯏꯁꯦ ꯀ꯭ꯂꯥꯁ ꯇꯧꯔꯅꯤ ꯑꯗꯨꯒ ꯀ꯭ꯂꯥꯁ ꯇꯧꯔꯕ ꯃꯇꯨꯡꯗ ꯑꯉꯥꯡꯈꯩꯁꯦ ꯀ꯭ꯂꯥꯁ ꯂꯣꯏꯔꯦ ꯍꯥꯏꯔꯀꯥꯟꯗ ꯑꯉꯥꯡꯈꯩꯁꯦ ꯊꯥꯗꯣꯛꯑꯅꯤ ꯃꯣꯏ ꯉꯥꯏꯍꯥꯛ ꯄꯣꯠꯊꯥꯕ ꯔꯦꯁ ꯇꯧꯍꯜꯂꯅꯤ ꯃꯣꯏ ꯁꯥꯟꯅꯅꯤꯡꯕ ꯁꯥꯟꯅꯍꯜꯂꯅꯤ ꯑꯗꯨꯒ ꯌꯨꯅꯤꯐꯣꯝ ꯍꯣꯡꯕ ꯂꯣꯏꯔꯕ ꯃꯇꯨꯡꯗ ꯇꯨ ꯐꯣꯔꯇꯤꯗ ꯃꯣꯏꯒꯤ ꯁ꯭ꯅꯦꯛꯁ ꯄꯤꯖꯔꯒ ꯑꯩꯈꯣꯏ ꯄꯨꯡ ꯑꯍꯨꯝ ꯆꯞ ꯆꯥꯅ ꯔꯦꯃꯤꯗꯤꯌꯦꯜ ꯀ꯭ꯂꯥꯁ ꯇꯧꯋꯦ ꯔꯦꯃꯤꯗꯤꯌꯦꯜ ꯀ꯭ꯂꯥꯁꯁꯤꯗ ꯑꯩꯈꯣꯏꯒꯤ ꯑꯉꯥꯡꯅ ꯁꯣꯠꯊꯔꯕ ꯁꯞꯖꯦꯛ ꯈꯔ ꯁꯣꯟꯕ ꯁꯞꯖꯦꯛꯁꯤꯡꯁꯦ ꯀ꯭ꯂꯥꯁ ꯑꯦꯛꯁꯇ꯭ꯔꯥ ꯀ꯭ꯂꯥꯁꯀꯤ ꯇꯥꯏꯞꯇꯅꯦ ꯁꯨꯃꯥꯏꯅ ꯇꯧꯔꯒ ꯄꯨꯡ ꯑꯃ ꯄꯨꯡ ꯃꯔꯤꯐꯥꯎꯁꯤ ꯑꯩꯈꯣꯏꯅ ꯇꯥꯛꯑꯅꯤ ꯑꯩꯈꯣꯏ ꯑꯁꯣꯟꯕ ꯁꯞꯖꯦꯛꯁꯤꯡꯗꯣ ꯇꯥꯛꯑꯅꯤ ꯀ꯭ꯂꯥꯁ ꯇꯧꯔꯕ ꯃꯇꯨꯡꯗ ꯄꯨꯡ ꯃꯔꯤꯗꯒꯤ ꯑꯉꯥꯡꯈꯩꯁꯤ ꯒꯦꯝꯁ ꯃꯇꯝ ꯑꯣꯏꯔꯅꯤ ꯒꯦꯝ ꯁꯥꯟꯅꯍꯜꯂꯅꯤ ꯃꯔꯤꯗꯒꯤꯅ ꯃꯉꯥꯕꯨꯛꯁꯦ ꯃꯣꯏꯁꯦ ꯃꯣꯏꯅ ꯑꯄꯥꯝꯕ ꯒꯦꯝꯁꯤꯡꯁꯦ ꯑꯣꯖꯥꯈꯩꯅ ꯁꯪꯉꯒ ꯑꯗꯒꯤ ꯄꯤ ꯇꯤ ꯑꯣꯖꯥ ꯂꯣꯏꯅꯃꯛꯅ ꯋꯥꯔꯗꯦꯟꯅꯁꯨ ꯁꯪꯉꯒ ꯃꯣꯏꯁꯦ ꯁꯥꯟꯅꯍꯜꯂꯅꯤ ꯑꯗꯨ ꯁꯥꯟꯅꯔꯕ ꯃꯇꯨꯡꯗ ꯄꯨꯡ ꯃꯉꯥ ꯃꯈꯥꯏ ꯑꯗꯨꯗ ꯃꯣꯏꯁꯤ ꯖꯨꯁ ꯇꯥꯏꯃꯤꯡ ꯑꯣꯏꯔꯅꯤ ꯃꯣꯏ ꯖꯨꯁ ꯄꯤꯊꯛꯑꯕ ꯃꯇꯨꯡꯗ ꯄꯨꯡ ꯇꯔꯨꯛꯇꯒꯤ ꯄ꯭ꯔꯦꯞ ꯇꯧꯔꯅꯤ ꯄ꯭ꯔꯦꯞꯁꯤꯅ ꯁ꯭ꯇꯗꯤ ꯑꯋꯥꯔꯅꯤ ꯃꯣꯏ ꯁꯦꯜꯐ ꯁ꯭ꯇꯗꯤ ꯇꯧꯗꯣꯏꯅꯤ ꯄꯨꯡ ꯇꯔꯨꯛꯇꯒꯤꯅ ꯇꯔꯦꯠꯃꯈꯥꯏꯐꯥꯎꯁꯦ ꯁꯦꯜꯞ ꯁ꯭ꯇꯗꯤꯅꯦ ꯁꯦꯜꯞ ꯁ꯭ꯇꯗꯤꯁꯤꯗ ꯃꯣꯏꯅ ꯄꯥꯅꯤꯡꯕ ꯁꯞꯖꯦꯛ ꯃꯣꯏꯅ ꯉꯝꯖꯕ ꯄꯥꯖꯅꯤꯡꯕ ꯁꯞꯖꯦꯛ ꯑꯗꯨꯝ ꯄꯥꯕ ꯌꯥꯏ ꯑꯗꯨꯒ ꯑꯩꯈꯣꯏ ꯑꯣꯖꯈꯩꯅ ꯁꯪꯉꯒ ꯃꯣꯏꯒꯤ ꯈꯪꯗꯕ ꯂꯩꯔꯒꯁꯨ ꯑꯩꯈꯣꯏꯅ ꯇꯥꯛꯄꯤꯔꯅꯤ ꯑꯗꯨ ꯇꯥꯛꯑꯕ ꯃꯇꯨꯡꯗ ꯇꯥꯛꯑꯅꯤ ꯇꯔꯦꯠ ꯃꯈꯥꯏꯕꯨꯛꯁꯦ ꯑꯗꯨꯒ ꯇꯔꯦꯠ ꯃꯈꯥꯏꯗꯒꯤ ꯗꯤꯅꯔ ꯆꯥꯔꯅꯤ ꯃꯣꯏꯁꯦ ꯗꯤꯅꯔ ꯄꯨꯁꯤꯜꯂꯅꯤ ꯑꯗꯨꯒ ꯗꯤꯅꯔꯁꯦ ꯑꯣꯖꯦꯈꯩꯒ ꯄꯨꯜꯂꯞ ꯆꯥꯃꯤꯟꯅꯔꯅꯤ ꯆꯥꯃꯤꯟꯅꯔꯕ ꯃꯇꯨꯡꯗ ꯄꯨꯡ ꯅꯤꯄꯥꯟ ꯇꯥꯔꯛꯄꯗ

ꯕꯦꯠ ꯇꯥꯏꯝ ꯑꯣꯏꯔꯅꯤ ꯃꯩ ꯂꯥꯏꯠ ꯑꯣꯐ ꯇꯧꯔꯒ ꯃꯣꯏ ꯇꯨꯝꯍꯟꯈ꯭ꯔꯅꯤ ꯑꯩꯈꯣꯏꯁꯨ ꯑꯗꯨꯗ ꯑꯗꯨꯝ ꯆꯪꯉꯅꯤ